ꯉꯁꯤ ꯅꯣꯡꯃꯈꯛꯀꯤ ꯑꯣꯏꯕ ꯋꯥꯈꯜꯂꯣꯟꯗ ꯑꯩꯕꯨ ꯅꯨꯡꯉꯥꯏꯍꯟꯕꯤꯕ ꯍꯥꯏꯔꯒꯗꯤ ꯑꯩꯒꯤ ꯏꯃꯥꯅ ꯕꯖꯥꯔꯗꯒꯤ ꯍꯜꯂꯛꯄ ꯃꯇꯝꯗ ꯃꯣꯃꯣꯟ ꯃꯤꯅꯣꯛꯀ ꯂꯣꯏꯅꯅ ꯍꯜꯂꯛꯄꯗꯣ ꯃꯗꯨꯒꯤ ꯃꯤꯀꯨꯞꯇꯨꯅ ꯑꯩꯒꯤ ꯑꯣꯏꯖꯕ ꯅꯣꯡꯃꯒꯤ ꯑꯣꯏꯅ ꯈ꯭ꯋꯥꯏꯗꯒꯤ ꯅꯨꯡꯉꯥꯏꯍꯜꯂꯤ